ꯍꯜꯂꯣ ꯑꯣ ꯍꯟꯗꯛꯀꯤꯁꯦ ꯀꯩꯅꯣ ꯆꯠꯁꯦ ꯁꯤꯔꯣꯏꯗ ꯆꯠꯁꯦ ꯍꯣꯏ ꯑꯩꯁꯨ ꯆꯠꯇ꯭ꯔꯤ ꯑꯩꯒꯤ ꯏꯄꯥꯡ ꯑꯩꯒꯤ ꯐ꯭ꯔꯦꯟ ꯈꯣꯏꯗꯣ ꯉꯍꯥꯟ ꯆꯠꯂꯦꯕꯀꯣ ꯑꯗꯨꯒꯤ ꯃꯣꯏꯅ ꯅꯨꯡꯉꯥꯏ ꯍꯥꯏꯌꯦ ꯍꯥꯏꯗꯤ ꯍꯦꯛ ꯆꯠꯄꯀꯥꯟꯗ ꯍꯥꯏꯗꯤ ꯑꯦꯛꯁꯄꯤꯔꯤꯌꯦꯟꯁ ꯇꯧꯕꯒꯤꯗꯨ ꯃꯈꯟ ꯑꯃꯅꯦ ꯍꯥꯏꯌꯦꯕꯀꯣ ꯑꯗꯨꯒꯤ ꯑꯩꯁꯨ ꯆꯠꯅꯤꯡꯕ ꯀꯔꯤ ꯍꯥꯏꯕ ꯋꯦꯗꯔꯁꯦ ꯍꯧꯖꯤꯛ ꯆꯞꯆꯥꯕ ꯃꯇꯝꯅꯦ ꯍꯥꯏꯌꯦ ꯋꯦꯗꯔꯁꯦ ꯍꯥꯏꯗꯤ ꯑꯃꯨꯛꯀ ꯋꯤꯟꯇꯔ ꯆꯪꯈ꯭ꯔꯗꯤ ꯍꯦꯟꯅ ꯏꯪꯉꯗꯤ ꯀꯥꯕ ꯉꯝꯃꯣꯏ ꯍꯥꯏꯌꯦꯕ ꯑꯥ ꯑꯗꯨꯁꯨ ꯌꯥꯏꯅꯦ ꯑꯣꯀꯦ ꯑꯗꯨ ꯏꯁꯄꯣꯠꯀꯨꯝꯕꯗꯤ ꯀꯃꯥꯏꯅ ꯇꯧꯕ꯭ꯔꯥ ꯅꯪ ꯈꯪꯈ꯭ꯔꯕ ꯑꯗꯨꯗꯤ ꯎꯝ ꯑꯣꯀꯦ ꯑꯗꯨꯗꯤ ꯀꯅꯥ ꯀꯅꯥ ꯆꯠꯁꯦ ꯍꯥꯏꯕꯅꯣ ꯎꯝ ꯀꯅꯥ ꯀꯅꯥ ꯆꯠꯁꯤꯔꯥ ꯑꯣꯀꯦ ꯑꯗꯨ ꯃꯤ ꯀꯌꯥꯅꯣ ꯑꯩꯈꯣꯏ ꯆꯠꯄꯗꯣ ꯅꯍꯥꯟꯗꯣ ꯐꯥꯏꯚ ꯑꯣꯀꯦ ꯑꯗꯨꯑꯣꯏꯗꯤ ꯗꯤꯁ ꯎꯝ ꯑꯗꯨꯅ ꯐꯔꯅꯤꯀꯣ ꯑꯗꯨ ꯑꯣꯏꯗꯤ ꯑꯩ ꯑꯩꯗꯨ ꯍꯪꯂꯛꯈ꯭ꯔꯒꯦ ꯀꯔꯝꯕ ꯃꯇꯝꯗ ꯍꯥꯡꯒꯦꯔꯥ ꯑꯩꯒꯤ ꯐ꯭ꯔꯦꯟ ꯈꯣꯏꯁꯨꯀꯣ ꯑꯗꯨꯒ ꯀꯃꯥꯏꯅ ꯆꯠꯄꯌꯥꯕ꯭ꯔꯥ ꯑꯩ ꯍꯥꯏꯔꯛꯈ꯭ꯔꯒꯦ ꯑꯗꯨꯒ ꯀꯩꯅꯣꯗꯤ ꯀꯃꯥꯏꯅ ꯆꯠꯁꯦ ꯍꯥꯏꯕꯅꯣ ꯒꯥꯔꯤꯁꯦ ꯅꯣꯏꯒꯤꯁꯨ ꯒꯥꯔꯤꯗꯨ ꯄꯨꯕ ꯌꯥꯒꯦꯔꯥ ꯑꯥ ꯐꯔꯦ ꯑꯗꯨꯗꯤ ꯃꯤ ꯇꯔꯨꯛ ꯃꯤ ꯃꯉꯥ ꯑꯣꯏꯗꯤ ꯅꯣꯏꯗ ꯈꯔ ꯑꯩꯈꯣꯏꯗ ꯈꯔ ꯇꯧꯔꯒꯀꯣ ꯑꯗꯨꯗꯤ ꯗꯤꯁ ꯃꯟ ꯆꯠꯁꯤꯔꯥ ꯅꯦꯛꯁ ꯃꯟ ꯆꯠꯁꯤꯔꯥ ꯑꯗꯨ ꯃꯇꯨꯡꯏꯟꯅ ꯄ꯭ꯂꯥꯟ ꯇꯧꯗꯣꯏꯅꯦ ꯑꯩꯁꯦ ꯑꯣꯀꯦ ꯐꯔꯦ ꯐꯔꯦ ꯑꯗꯨꯃꯥꯏꯅ ꯇꯧꯔꯁꯦ ꯑꯣꯀꯦ ꯍꯣꯏ ꯍꯣꯏ ꯕꯥꯏ ꯕꯥꯏ